ꯑꯩꯈꯣꯏꯒꯤ ꯑꯅꯛꯄꯗ ꯃꯃꯤꯡ ꯆꯠꯄ ꯍꯥꯏꯔꯗꯤ ꯈꯣꯡꯖꯣꯝ ꯋꯥꯔ ꯃꯦꯃꯣꯔꯤꯌꯜ ꯀꯝꯄ꯭ꯂꯦꯛꯁ ꯑꯁꯤꯅꯤ ꯈꯣꯡꯖꯣꯝ ꯋꯥꯔ ꯃꯦꯃꯣꯔꯤꯌꯜ ꯀꯝꯄ꯭ꯂꯦꯛꯁ ꯑꯁꯤ ꯍꯥꯟꯅꯒꯤ ꯑꯩꯈꯣꯏ ꯃꯅꯤꯄꯨꯔꯒꯤ ꯂꯥꯟ ꯒꯤ ꯌꯥꯝ ꯃꯦꯃꯣꯔꯦꯕꯜ ꯑꯣꯏꯔꯕ

ꯃꯨꯅꯨꯃꯦꯟꯅꯤ ꯑꯗ ꯃꯥꯒꯤ ꯋꯥꯔ ꯃꯦꯃꯣꯔꯤꯌꯜ ꯀꯝꯄ꯭ꯂꯦꯛꯁ ꯑꯁꯤꯒꯤ ꯑꯀꯣꯏꯕꯗꯁꯨ ꯐꯖꯔꯕ ꯃꯥꯒꯤ ꯄꯨꯈꯤ ꯑꯗꯒꯤ ꯆꯤꯡ ꯅꯆꯤꯡꯕ ꯐꯖ ꯐꯖꯕ ꯌꯦꯡꯕꯗ ꯌꯥꯝꯅ ꯐꯖꯕ ꯃꯤꯠꯐꯝ ꯍꯣꯡꯉꯣꯏꯗꯕ ꯃꯐꯝ ꯌꯥꯝꯅ ꯂꯩ ꯈꯣꯡꯖꯣꯝ ꯋꯥꯔ ꯃꯦꯃꯣꯔꯤꯌꯜ ꯗꯁꯨ ꯅꯠꯇꯅ ꯑꯗꯨꯗꯒꯤ ꯆꯠꯂꯒ ꯑꯗꯨꯒ ꯂꯥꯡꯒꯣꯜ ꯚ꯭ꯌꯨ ꯂꯥꯡꯒꯣꯜ ꯚ꯭ꯌꯨ ꯑꯁꯦ ꯇꯁꯨ ꯑꯩꯈꯣꯏꯅ ꯆꯠꯄꯗ ꯀꯥꯛꯆꯤꯡꯗꯒꯤ ꯆꯠꯂꯦ ꯀꯥꯛꯆꯤꯡꯗꯒꯤ ꯀꯥꯔꯒ ꯂꯥꯡꯒꯣꯜ ꯆꯠꯇꯣꯏꯅꯦ ꯑꯗꯣ ꯂꯥꯡꯒꯣꯜ ꯚ꯭ꯌꯨ ꯑꯁꯤꯁꯨ ꯌꯥꯝ ꯋꯥꯡꯉꯦ ꯃꯥꯒꯤ ꯆꯤꯡ ꯑꯁꯦ ꯃꯥ ꯃꯊꯛꯇꯒꯤ ꯌꯦꯡꯊꯔꯛꯄꯗ ꯃꯅꯤꯄꯨꯔ ꯄꯨꯝꯅꯃꯛ ꯂꯣꯏꯅ ꯎꯔꯦ ꯃꯊꯛꯇꯒꯤ ꯌꯦꯡꯊꯔꯛꯄꯗ ꯐꯖꯕ ꯄꯥꯠ ꯆꯤꯡ ꯂꯕꯨꯛ ꯂꯝꯍꯥꯡ ꯑꯗꯒꯤ ꯄꯨꯈꯤ ꯄꯥꯠ ꯌꯥꯝꯆꯤꯡꯕ ꯐꯖ ꯐꯖꯕ ꯃꯐꯝ ꯀꯌꯥꯃꯨꯛꯁꯨ ꯎꯏꯌꯦ